ꯃꯍꯩ ꯂꯣꯏꯁꯪ ꯍꯥꯏꯕꯗꯤ ꯁ꯭ꯀꯨꯜ ꯑꯃꯗꯤ ꯌꯨꯅꯤꯕꯔꯁꯤꯇꯤ ꯑꯁꯤ ꯑꯩꯈꯣꯏ ꯃꯤꯑꯣꯏꯕꯒꯤ ꯑꯣꯏꯅꯗꯤ ꯃꯍꯩ ꯃꯁꯤꯡ ꯇꯝꯐꯝ ꯁꯪꯅꯤ ꯃꯁꯤꯗ ꯃꯍꯩ ꯇꯝꯐꯝ ꯁꯪ ꯍꯥꯏꯕꯁꯤ ꯑꯩꯈꯣꯏ ꯃꯤꯑꯣꯏꯕ ꯑꯩꯈꯣꯏꯒꯤ ꯋꯥꯈꯜ ꯒ꯭ꯌꯥꯟ ꯂꯧꯁꯤꯡ ꯄꯨꯝꯅꯃꯛ ꯑꯃꯗꯤ ꯅꯣꯂꯦꯖ ꯇꯥꯟꯐꯝꯅꯤ ꯃꯁꯤ ꯄꯨꯝꯅꯃꯛ ꯑꯁꯤ ꯃꯍꯩ ꯃꯁꯤꯡ ꯇꯝꯐꯝ ꯑꯁꯤꯗ ꯇꯝꯗꯕ ꯇꯥꯔꯒꯗꯤ ꯃꯤꯑꯣꯏꯕꯒꯤ ꯑꯗꯨꯒꯨꯝꯂꯕ ꯈꯪꯕ ꯍꯩꯕ ꯑꯃꯗꯤ ꯂꯧꯁꯤꯡ ꯀꯌꯥ ꯃꯔꯨꯝ ꯑꯁꯤ ꯑꯁꯤꯒꯨꯝꯂꯕ ꯃꯍꯩ ꯂꯣꯏꯁꯪꯗꯒꯤ ꯐꯪꯕꯅꯤ ꯑꯗꯨꯅ ꯌꯨꯅꯤꯕꯔꯁꯤꯇꯤ ꯑꯃꯗꯤ ꯁ꯭ꯀꯨꯜꯅ ꯆꯤꯡꯕ ꯂꯩꯕ ꯍꯥꯏꯕꯁꯤ ꯑꯩꯈꯣꯏꯒꯤ ꯈ꯭ꯋꯥꯏꯗꯒꯤ ꯂꯥꯏꯕꯛ ꯐꯕꯅꯤ ꯑꯃꯁꯨꯡ ꯃꯤꯌꯥꯝꯒꯤ ꯌꯥꯏꯐꯅꯕꯅꯤ ꯃꯤꯌꯥꯝꯒꯤ ꯃꯤꯌꯥꯝꯒꯤꯗꯃꯛꯇ ꯑꯁꯤꯒꯨꯝꯂꯕ ꯃꯍꯩ ꯂꯣꯏꯁꯪ ꯂꯩꯕ ꯍꯥꯏꯕꯁꯤꯅ ꯑꯩꯈꯣꯏꯒꯤ ꯑꯩꯏꯅꯗꯤ ꯌꯥꯝꯅ ꯐꯕ ꯑꯃꯗꯤ ꯇꯨꯡꯒꯤ ꯂꯥꯛꯀꯗꯧꯔꯤꯕ ꯌꯨꯝꯕꯤꯔꯦꯟꯁꯤꯡꯒꯤꯁꯨ ꯑꯁꯤꯒꯨꯝꯂꯕ ꯃꯍꯩ ꯂꯣꯏꯁꯪ ꯑꯁꯤꯗ ꯇꯝꯕ ꯍꯥꯏꯕꯁꯦ ꯑꯩꯈꯣꯏꯒꯤ ꯑꯗꯨꯒꯨꯝꯂꯕ ꯃꯤꯌꯣꯏꯕ ꯑꯩꯈꯣꯏꯒꯤꯗꯤ ꯇꯧꯗꯕ ꯌꯥꯗ꯭ꯔꯕ ꯏꯊꯧꯗꯥꯡ ꯑꯃꯅꯤ ꯍꯥꯏꯅ ꯂꯧꯐꯝ ꯊꯣꯛꯏ